ꯍꯂꯣ ꯅꯨꯡꯉꯥꯏꯔꯤꯕ꯭ꯔꯣ ꯑꯩꯁꯨ ꯅꯨꯡꯉꯥꯏꯔꯤꯑꯦ ꯆꯥꯛ ꯌꯦꯟꯁꯥꯡꯒ ꯆꯥꯔꯕ꯭ꯔꯣ ꯍꯣꯏ ꯑꯗꯨ ꯀꯔꯤ ꯃꯊꯦꯜ ꯆꯪꯏ ꯑꯥꯎ ꯑꯣ ꯑꯩꯗꯤ ꯍꯪꯒꯥꯝ ꯆꯥꯏꯑꯦ ꯑꯥ ꯇꯃꯨ ꯒꯦꯠꯇꯅꯦ ꯑꯥ ꯃꯣꯔꯦꯒꯤ ꯇꯃꯨ ꯒꯦꯠꯇ ꯀꯣꯏꯕ ꯆꯠꯁꯤꯗꯅ ꯅꯣꯡꯃ ꯏꯔꯥꯡꯁꯨ ꯂꯩꯕꯅꯤꯅ ꯍꯧꯖꯤꯛ ꯑꯥ ꯑꯗꯨ ꯀꯩ ꯅꯨꯃꯤꯠꯇ ꯆꯠꯁꯤꯒꯦ ꯍꯣꯏ ꯑꯗꯨꯁꯨ ꯌꯥꯏ ꯑꯗꯣ ꯎꯝ ꯀꯅꯥ ꯀꯅꯥ ꯆꯠꯁꯤꯒꯦ ꯑꯩꯈꯣꯏ ꯌꯥꯏꯑꯦ ꯍꯣꯏ ꯍꯣꯏ ꯍꯣꯏ ꯑꯗꯨꯗꯤ